ꯍꯂꯣ ꯑꯩ ꯈꯪꯗ꯭ꯔꯣ ꯑꯥ ꯑꯗꯣ ꯀꯩꯅꯣꯗꯤ ꯑꯣ ꯑꯩ ꯉꯥꯏꯈꯣꯅꯦ ꯋꯥ ꯑꯃ ꯍꯥꯏꯔꯛꯀꯦꯕ ꯅꯪ ꯀꯩꯅꯣꯅꯦ ꯅꯪꯁꯤ ꯇꯣꯞꯇ ꯅꯠꯇ꯭ꯔꯣ ꯑꯣ ꯑꯣ ꯑꯩꯁꯦ ꯅꯣꯏ ꯁ꯭ꯋꯥꯏꯁꯤꯗ ꯀꯣꯏꯕ ꯂꯥꯛꯀꯦ ꯂꯝ ꯀꯣꯏꯕ ꯂꯥꯛꯀꯦ ꯀꯔꯤ ꯀꯔꯤ ꯈꯔ ꯖꯒꯣꯏ ꯏꯁꯩꯒꯨꯝꯕ ꯔꯥꯁ ꯂꯤꯂꯥ ꯑꯃ ꯑꯃ ꯂꯩꯗꯅꯀꯣ ꯑꯗꯨꯒꯨꯝꯕꯁꯦ ꯈꯔ ꯁꯨꯝ ꯌꯦꯡꯅꯤꯡꯉꯦ ꯇꯧꯕ꯭ꯔ ꯈꯣꯠꯄ꯭ꯔꯅ ꯍꯪꯉꯛꯄꯅꯦ ꯑꯩ ꯈꯪꯏꯀꯣ ꯑ ꯑꯥ ꯅꯠꯇꯦ ꯐꯣꯟ ꯇꯧꯔꯛꯏ ꯑꯩꯁꯤꯕꯨ ꯅꯪꯅ ꯃꯁꯛ ꯈꯪꯕ꯭ꯔꯕ ꯃꯥꯅꯦ ꯑꯗꯨꯗꯤ ꯅꯣꯏꯗꯤ ꯑꯗꯣ ꯂꯩꯀꯥꯏꯗꯨꯒꯤ ꯑꯣꯏꯅ ꯀꯂꯕꯅ ꯁꯤꯟꯕ꯭ꯔ ꯅꯠꯇ꯭ꯔꯒꯅ ꯅꯣꯏꯒꯤ ꯍꯧꯖꯤꯛꯀꯥꯟꯗꯤ ꯇꯤꯛꯀꯦꯠ ꯅꯨꯡꯀꯦꯠ ꯅꯠꯇ꯭ꯔꯒ ꯑꯃ ꯃꯌꯥꯝ ꯄꯪꯇꯧꯇ ꯇꯧꯅꯩ ꯍꯧꯖꯤꯛꯁꯦ ꯑꯗꯣ ꯂꯩꯀꯥꯏ ꯀꯂꯕꯅ ꯁꯤꯜꯂꯀꯥꯟꯗ ꯇꯧꯗꯣꯔꯤꯕ꯭ꯔ ꯖꯒꯣꯏꯔ ꯅꯠꯇ꯭ꯔꯒ ꯑꯇꯩ ꯑꯇꯩ ꯀꯔꯤ ꯀꯔꯤ ꯑꯣꯏꯒꯦꯕ ꯃꯥꯅꯦ ꯑꯗꯨ ꯂꯩꯀꯥꯏ ꯀꯂꯕꯅ ꯁꯨꯝ ꯃꯌꯥꯝ ꯅꯠꯇ꯭ꯔꯒ ꯑꯍꯟ ꯃꯌꯥꯝ ꯊꯣꯛꯑꯒ ꯂꯩꯀꯥꯏ ꯀꯂꯕꯅꯁꯨ ꯉꯥꯛꯄꯤ ꯁꯦꯟꯕꯤꯕ ꯂꯩꯗꯅ ꯂꯩꯀꯥꯏꯗꯤ ꯑꯗꯨꯒꯨꯝꯕꯅ ꯇꯧꯕ꯭ꯔ ꯑ ꯑꯧ ꯑꯧ ꯑꯣ ꯑꯗꯨ ꯑꯣꯏꯔꯗꯤ ꯑꯩꯁꯨ ꯁꯨꯝ ꯂꯥꯛꯅꯤꯡꯕ ꯑꯗꯨꯒꯤ ꯍꯥꯟꯅ ꯃꯥꯡꯖꯧꯅꯅ ꯍꯪꯉꯛꯄꯅꯤ

ꯎꯝ ꯍꯣꯏ ꯍꯣꯏ

ꯑꯣ ꯍꯣꯏ ꯂꯥꯛꯀꯦ ꯑꯦ ꯁꯣꯏꯗꯅ ꯂꯥꯛꯑꯒꯦ ꯑꯗꯨꯗꯤ ꯎꯝ ꯑꯣ ꯍꯥꯏꯔꯛꯀꯦ

ꯊꯝꯃꯒꯦꯀꯣ